ꯍꯜꯂꯣ ꯑꯩ ꯇꯤꯛꯀꯦꯠ ꯏꯁꯇꯥꯄꯅꯤ ꯅꯪ ꯃꯐꯝ ꯀꯥꯏꯗꯩ ꯂꯥꯛꯀꯦ ꯅꯪ ꯗꯤꯜꯂꯤꯗꯩ ꯂꯥꯛꯄ ꯀꯥꯟꯗ ꯏꯟꯅꯔ ꯂꯥꯏꯟ ꯄꯥꯔꯃꯤꯠ ꯄꯥꯏꯔꯛꯄ꯭ꯔꯣ ꯃꯅꯤꯄꯨꯔ ꯆꯪꯕꯗ

ꯅꯪ ꯀꯩꯗꯧꯕ ꯂꯥꯛꯄꯅꯣ ꯃꯅꯤꯄꯨꯔꯗ ꯑꯣ ꯑꯗꯣ ꯊꯥ ꯀꯌꯥ ꯂꯩꯗꯣꯏꯅꯣ ꯅꯪ ꯃꯅꯤꯄꯨꯔꯗ ꯑꯣ ꯊꯥ ꯃꯉꯥꯁꯤ ꯐꯥꯎꯒꯤ ꯄꯥꯔꯃꯤꯠꯇꯤ ꯄꯥꯏꯔꯛꯑꯕꯣ ꯅꯪ ꯆꯪꯉꯛꯄ ꯃꯇꯝ ꯂꯥꯛꯄ ꯃꯇꯝꯗ ꯑꯗꯣ ꯃꯁꯤ ꯄꯥꯏꯗꯕ ꯇꯥꯔꯒꯗꯤ ꯄꯥꯅꯤꯁꯃꯦꯟ ꯂꯩꯒꯅꯤ ꯅꯪ ꯖꯦꯟꯗꯐꯥꯎ ꯂꯩꯕ ꯌꯥꯒꯅꯤ ꯑꯇꯣꯞꯄ ꯄꯥꯔꯃꯤꯠ ꯄꯥꯏꯗꯕ ꯑꯣꯏꯔꯒꯗꯤ ꯅꯪ ꯖꯦꯟꯗ ꯄꯥꯅꯤꯁꯃꯦꯟ ꯊꯥ ꯑꯍꯨꯝꯒꯤ ꯀꯔꯤꯒꯤ ꯄꯤꯒꯅꯤ ꯑꯗꯨꯅ

ꯑꯣ ꯑꯣ ꯐꯔꯦ ꯐꯔꯦ ꯑꯗꯨꯗꯤ ꯊꯝꯃꯒꯦ ꯎꯝ